ꯑꯩꯁꯤ ꯀꯛꯆꯤꯡ ꯃꯆꯥꯅꯤ ꯀꯛꯆꯤꯡ ꯍꯥꯏꯕ ꯈꯨꯡꯒꯪꯑꯗꯨꯗꯒꯤꯅꯤ ꯀꯛꯆꯤꯡꯒꯤ ꯃꯔꯝꯗ ꯀꯔꯤꯒꯨꯝꯕ ꯈꯔꯗꯪ ꯄꯟꯖꯒꯦ ꯀꯛꯆꯤꯡꯗ ꯇꯥꯔꯤꯕ ꯃꯤ ꯑꯌꯥꯝꯕ ꯊꯕꯛ ꯁꯨꯔꯒ ꯂꯧꯃꯤ ꯑꯣꯏꯅ ꯇꯧꯏ ꯃꯈꯣꯏꯁꯤꯡꯁꯤ ꯁꯨꯕ ꯅꯣꯝꯕ ꯌꯥꯝꯅ ꯀꯜꯂꯤ ꯆꯍꯤ ꯈꯨꯗꯤꯡꯒꯤ ꯐꯧ ꯑꯂꯨ ꯍꯪꯒꯥꯝ ꯑꯇꯣꯞꯄ ꯌꯦꯟꯁꯥꯡ ꯅꯥꯄꯤ ꯀꯣꯕꯤ ꯑꯂꯨꯅꯆꯤꯡꯕ ꯃꯌꯥꯝ ꯑꯃ ꯄꯨꯊꯣꯛꯏ ꯑꯗꯨꯒ ꯃꯐꯝꯁꯤꯗ ꯂꯩꯔꯤꯕ ꯄꯤꯄꯨꯝ ꯈꯨꯗꯤꯡꯃꯛ ꯂꯤꯡꯖꯦꯜ ꯌꯥꯝꯅ ꯃꯥꯟꯅꯩ ꯄꯨꯛꯆꯦꯟ ꯈꯣꯏꯖꯦꯟ ꯂꯣꯏꯅ ꯇꯤꯟꯅꯩ ꯀꯥꯛꯆꯤꯡꯗ ꯂꯩꯔꯤꯕ ꯃꯤꯑꯣꯏꯁꯤꯡ ꯑꯌꯥꯝꯕ ꯖꯥꯠ ꯃꯤꯖꯥꯠꯇꯤ ꯊꯣꯏꯗꯣꯛꯅ ꯈꯥꯏꯗꯦ ꯑꯇꯣꯞꯄ ꯖꯥꯇꯤ ꯃꯈꯜ ꯁꯨꯅ ꯇꯥꯏ ꯑꯁꯤꯒꯤꯁꯨ ꯃꯊꯛꯇ ꯀꯛꯆꯤꯡ ꯄ꯭ꯔꯖꯥꯁꯤꯡꯁꯤ ꯂꯥꯏꯔꯤꯛꯇꯁꯨ ꯁꯥꯟꯅ ꯈꯣꯠꯅꯕꯗꯁꯨ ꯍꯣꯠꯅꯕ ꯌꯥꯝꯅ ꯀꯜꯂꯤ ꯊꯣꯏꯗꯣꯛ ꯍꯦꯟꯗꯣꯛꯅ ꯑꯩꯈꯣꯏꯅ ꯀꯛꯆꯤꯡꯒꯤ ꯑꯇꯣꯞꯄ ꯍꯥꯏꯔꯨꯔꯒꯗꯤ ꯍꯟꯗꯛꯇ ꯏꯅꯧ ꯅꯧꯅ ꯁꯦꯝꯒꯠꯂꯤꯕ ꯀꯛꯆꯤꯡꯒꯤ ꯀꯛꯆꯤꯡ ꯒꯥꯔꯗꯦꯟ ꯍꯥꯏꯗꯅ ꯑꯩꯈꯣꯏꯒꯤ ꯎꯌꯣꯛ ꯆꯤꯡ ꯍꯥꯏꯗꯅ ꯃꯐꯝ ꯑꯃ ꯂꯩ ꯍꯥꯏꯔꯤꯕ ꯒꯥꯔꯗꯦꯟ ꯑꯁꯦ ꯑꯇꯣꯞ ꯑꯇꯣꯞꯄ ꯃꯅꯤꯄꯨꯔꯗ ꯂꯩꯔꯤꯕ ꯃꯐꯝꯁꯤꯡꯗꯒꯤ ꯆꯍꯤ ꯈꯨꯗꯤꯡꯒꯤ ꯆꯍꯤ ꯆꯨꯞꯄ ꯍꯥꯏꯔꯤꯕ ꯒꯥꯔꯗꯦꯟ ꯑꯁꯤꯁꯤꯗ ꯀꯥꯕ ꯂꯥꯛꯏ ꯃꯁꯤꯅ ꯃꯔꯝ ꯑꯣꯏꯔꯒ ꯀꯛꯆꯤꯡꯒꯤ ꯄ꯭ꯔꯖꯥꯁꯤꯡꯗ ꯑꯗꯨꯛꯀꯤ ꯃꯇꯤꯛ ꯏꯟꯀꯝ ꯂꯥꯛꯏ ꯈꯨꯗꯝ ꯑꯣꯏꯅ ꯀꯛꯆꯤꯡꯗ ꯌꯣꯜꯂꯤꯕ ꯀꯛꯆꯤꯡ ꯕꯣꯔꯥ ꯑꯗꯨꯗꯒꯤ ꯀꯛꯆꯤꯡꯒꯤ ꯁꯣꯏꯕꯨꯝ ꯑꯁꯤꯅ ꯆꯤꯡꯕ ꯁꯤꯡꯁꯦ ꯍꯥꯏꯔꯤꯕ ꯀꯣꯏꯕ ꯂꯥꯛꯏꯕ ꯃꯌꯥꯝꯁꯤꯅ ꯑꯃꯨꯛꯀ ꯍꯦꯟꯅ ꯄꯥꯝꯕꯅ ꯃꯔꯝ ꯑꯣꯏꯔꯒ ꯅꯣꯡꯃꯒꯤ ꯄꯣꯠꯆꯩ ꯌꯣꯜꯂꯒ ꯁꯦꯟꯗꯥꯟ ꯂꯝꯕꯤ ꯑꯣꯏꯖꯔꯤꯕ ꯃꯤꯑꯣꯏꯁꯤꯡꯁꯤꯗꯁꯨ ꯑꯗꯨꯛꯀꯤ ꯃꯇꯤꯛ ꯀꯥꯟꯅꯩ ꯑꯁꯤꯒꯤꯁꯨ ꯃꯊꯛꯇ ꯑꯩꯈꯣꯏꯒꯤ ꯀꯛꯆꯤꯡ ꯍꯥꯏꯔꯤꯕ ꯈꯨꯡꯒꯪꯁꯤꯒꯤ ꯑꯩꯈꯣꯏ ꯀꯛꯆꯤꯡ ꯂꯝꯈꯥꯏ ꯍꯥꯏꯔꯤꯕ ꯃꯐꯝ ꯖꯒꯥ ꯑꯃ ꯂꯩ ꯍꯥꯏꯔꯤꯕ ꯖꯒꯥ ꯑꯁꯤꯁꯤꯗ ꯗꯨꯀꯥꯟ ꯇꯧꯔꯤꯕ ꯃꯤꯁꯤꯡꯒꯤ ꯃꯈꯣꯏꯒꯤ ꯅꯣꯡꯃꯒꯤ ꯄꯣꯠꯁꯤꯠꯀꯤ ꯆꯥꯡꯑꯁꯤꯁꯨ ꯍꯥꯏꯔꯤꯕ ꯀꯛꯆꯤꯡ ꯒꯥꯔꯗꯦꯟ ꯍꯥꯏꯁꯤꯅ ꯃꯔꯝ ꯑꯣꯏꯔꯒ ꯑꯗꯨꯒꯤꯗꯃꯛꯇ ꯗꯨꯀꯥꯟ ꯐꯝꯃꯤꯕꯁꯤꯡꯅꯁꯨ ꯃꯈꯣꯏꯗꯁꯨ ꯑꯆꯧꯕ ꯏꯟꯀꯝ ꯑꯃ ꯃꯇꯦꯡ ꯄꯥꯡꯏ ꯋꯥꯍꯩꯁꯤ ꯈꯔꯗꯪ ꯁꯤ ꯍꯥꯏꯔꯒ ꯂꯣꯏꯖꯔꯒꯦ